ꯍꯜꯂꯣ ꯑꯩꯅ ꯉꯁꯥꯏ ꯀꯦꯕ ꯑꯃ ꯕꯨꯛ ꯇꯧꯈꯤꯕꯗꯨ ꯍꯧꯖꯤꯛ ꯐꯥꯎ ꯌꯧꯔꯛꯇ꯭ꯔꯤꯁꯤ ꯀꯔꯤꯒꯤꯅꯣ ꯑꯩ ꯃꯣꯔꯦꯗꯒꯤ ꯏꯝꯐꯥꯜ ꯌꯧꯒꯗꯣꯔꯤꯕꯅꯤ ꯄꯨꯡ ꯇꯔꯥꯗꯒꯤ ꯉꯥꯏꯔꯛꯂꯤꯕꯅꯤ ꯄꯨꯡ ꯇꯔꯥ ꯃꯈꯥꯏ ꯇꯥꯁꯤꯜꯂꯛꯑꯦ ꯅꯍꯥꯛ ꯀꯗꯥꯏꯗ ꯂꯩꯔꯤ ꯑꯩ ꯑꯃꯨꯛꯀ ꯍꯜꯂꯛꯀꯗꯣꯏꯅꯤ ꯃꯣꯔꯦꯗ ꯑꯗꯣ ꯅꯍꯥꯛ ꯂꯥꯛꯄ ꯉꯝꯒꯅꯤ ꯉꯝꯃꯣꯏꯗꯣ ꯍꯥꯏꯕꯤꯔꯛꯎ ꯉꯝꯃꯣꯏꯗꯕ ꯑꯣꯏꯔꯒꯅ ꯑꯩ ꯑꯇꯣꯞꯄ ꯀꯦꯕ ꯑꯃ ꯕꯨꯛ ꯇꯧꯖꯔꯒꯦ